ꯃꯅꯤꯄꯨꯔ ꯑꯁꯤꯗ ꯂꯣꯀꯦꯜ ꯀꯂꯥꯀꯥꯔꯁꯤꯡ ꯁꯧꯒꯠꯄ ꯑꯃꯁꯨꯡ ꯌꯣꯛꯈꯠꯒꯤ ꯃꯔꯨꯑꯣꯏꯕ ꯑꯥꯔꯠ ꯀꯝꯃ꯭ꯌꯨꯅꯤꯇꯤ ꯅꯠꯇ꯭ꯔꯒ ꯑꯣꯔꯒꯅꯥꯏꯖꯦꯁꯟ ꯁꯤꯡ ꯍꯥꯏꯕ ꯇꯥꯔꯒꯗꯤ ꯑꯩꯅ ꯁꯨꯝ ꯈꯪꯖꯕꯗ ꯖꯒꯣꯏꯒꯤ ꯂꯝꯗ ꯍꯥꯏꯔꯒꯗꯤ ꯅꯥꯆꯣꯝ ꯑꯥꯔꯠꯁ ꯐꯥꯎꯟꯗꯦꯁꯟ ꯐꯤꯂꯝꯒꯤ ꯔꯣꯝꯗ ꯍꯥꯏ ꯇꯥꯔꯒꯗꯤ ꯃꯅꯤꯄꯨꯔꯤ ꯐꯤꯂꯝ ꯐꯣꯔꯝ ꯑꯗꯨꯒ ꯃꯇꯝ ꯏꯁꯩꯒꯤ ꯂꯝꯗ ꯍꯥꯏ ꯇꯥꯔꯒꯗꯤ ꯑꯃꯤꯛ ꯑꯁꯤꯅꯆꯤꯡꯕꯅꯤ